ꯍꯜꯂꯣ ꯑꯁ ꯑꯩꯅ ꯅꯍꯥꯟ ꯅꯪꯉꯣꯟꯗꯒꯤ ꯂꯧꯕ ꯄꯣꯠꯇꯣ ꯌꯥꯝꯅ ꯐꯩꯑꯦ ꯀꯁꯇꯃꯔꯅꯁꯨ ꯌꯥꯝꯅ ꯔꯤꯚ꯭ꯌꯨ ꯐꯖꯩꯑꯦ ꯑꯗꯨ ꯄꯣꯠꯇꯨ ꯂꯩꯈꯤꯒꯗ꯭ꯔꯣ ꯑꯩꯟ ꯄꯣꯠꯇꯣ ꯀꯁꯇꯃꯔꯒꯤ ꯗꯤꯃꯥꯟꯗꯗꯣ ꯌꯥꯝꯕꯅꯤꯅ ꯑꯩ ꯃꯊꯪ ꯂꯧꯔꯒꯗꯤ ꯑꯩꯅ ꯍꯟꯗꯛ ꯂꯧꯕ ꯆꯥꯡꯗꯒꯤ ꯍꯦꯟꯅ ꯂꯧꯒꯅꯤ ꯑꯗꯨꯒꯤ ꯆꯥꯡꯗ ꯄꯤꯕ ꯉꯝꯒꯗꯕ ꯑꯣꯏꯔꯗꯤ ꯑꯩ ꯃꯊꯪꯗ ꯂꯧꯔꯒꯦ ꯉꯥꯏꯔꯒꯦ ꯑꯣ ꯍꯣꯏ ꯍꯣꯏ ꯑꯗꯨꯗꯤ ꯑꯩ ꯄꯥꯎ ꯉꯥꯏꯔꯒꯦ